ꯉꯁꯤ ꯆꯍꯤ ꯇꯔꯥꯒꯤ ꯃꯃꯥꯡꯗ ꯌꯦꯡꯅꯔꯕ ꯃꯇꯝꯗ ꯍꯧꯖꯤꯛꯀ ꯌꯥꯝ ꯈꯦꯠꯅꯕ ꯎꯏꯌꯦꯅ ꯎꯏꯌꯦꯅ ꯈꯟꯖꯩ ꯍꯥꯟꯅꯗꯤ ꯃꯤ ꯃꯁꯤꯡꯁꯨ ꯌꯥꯝꯃꯝꯗꯦ ꯍꯧꯖꯤꯛꯅ ꯃꯤ ꯃꯁꯤꯡ ꯌꯥꯝ ꯌꯥꯝꯃꯤ ꯃꯁꯤꯡ ꯌꯥꯝꯃꯤ ꯃꯇꯨꯡꯏꯟꯅ ꯅ꯭ꯌꯨ ꯇꯦꯛꯅꯣꯂꯣꯖꯤ ꯃꯌꯥꯝꯁꯨ ꯄꯨꯊꯣꯔꯛꯏ ꯁꯣꯁꯦꯜ ꯅ꯭ꯌꯨ ꯇꯦꯛꯅꯣꯂꯣꯖꯤ ꯉꯁꯤ ꯐꯥꯎꯗ ꯄꯨꯊꯣꯔꯛꯄꯁꯤꯗ ꯃꯣꯕꯥꯏꯜꯒꯨꯝꯕꯁꯨ ꯌꯥꯝ ꯄꯨꯊꯣꯔꯛꯏꯀꯣ ꯑꯗꯨ ꯁꯣꯁꯦꯜ ꯃꯦꯗꯤꯌꯥꯒꯤ ꯃꯇꯥꯡꯗ ꯈꯔ ꯍꯥꯏꯖꯔꯕꯗ ꯐꯦꯁꯕꯨꯛ ꯏꯟꯇꯥꯒ꯭ꯔꯥꯝ ꯋꯥꯆꯞ ꯌꯨꯇꯨꯞ ꯁꯤꯗ ꯅꯍꯥꯁꯤꯡꯅ ꯁꯤꯗꯒꯤ ꯀꯥꯟꯅꯕ ꯀꯌꯥ ꯂꯧꯔꯒ ꯄꯩꯁꯥ ꯇꯥꯟꯕꯁꯨ ꯌꯥꯏ ꯍꯥꯏꯗꯤ ꯁꯤꯗ ꯕꯤꯗꯤꯑꯣ ꯀ꯭ꯔꯤꯌꯦꯇꯔ ꯄꯨꯊꯣꯛꯄꯒꯨꯝꯕ ꯏꯁꯇꯣꯔꯤ ꯔꯥꯏꯇꯤꯁ ꯏꯁꯇꯣꯔꯤꯒꯨꯝꯕ ꯁꯨꯝ ꯄꯨꯊꯣꯛꯑꯒ ꯑꯩꯈꯣꯏꯅ ꯏꯟꯁꯇꯒ꯭ꯔꯥꯝꯗ ꯇꯧꯔꯒ ꯄꯩꯁꯥ ꯌꯥꯝ ꯇꯥꯟꯕꯁꯨ ꯌꯥꯎꯋꯤ ꯌꯨꯇꯨꯞꯕꯇꯁꯨ ꯑꯩꯈꯣꯏ ꯑꯩꯈꯣꯏ ꯌꯨꯇꯨꯞꯇ ꯊꯣꯡꯕꯒꯤ ꯊꯥꯛꯄꯒꯤ ꯑꯣꯏꯔꯁꯨ ꯃꯇꯥꯡꯗ ꯑꯣꯏꯔꯁꯨ ꯒꯥꯔꯗꯦꯅꯤꯡ ꯑꯣꯏꯔꯁꯨ ꯑꯩꯈꯣꯏꯒꯤ ꯋꯥꯔꯤ ꯂꯤꯕꯗ ꯑꯣꯏꯔꯁꯨ ꯄꯩꯁꯥ ꯌꯥꯝ ꯇꯥꯟꯕ ꯌꯥꯏ ꯍꯧꯖꯤꯛ ꯅꯍꯥꯁꯤꯡ ꯌꯥꯝꯅ ꯑꯁꯤꯗ ꯂꯣꯏꯅ ꯑꯌꯥꯝꯕ ꯌꯦꯡꯉꯒꯁꯨ ꯑꯌꯥꯝꯕ ꯄꯩꯁꯥ ꯇꯥꯟꯕꯁꯨ ꯌꯥꯎꯅꯔꯤ ꯑꯔꯥꯟꯕꯗꯁꯨ ꯑꯌꯥꯝꯕ ꯅꯍꯥꯁꯤꯡꯁꯦ ꯌꯥꯝꯅ ꯑꯣꯟꯁꯤꯟꯕꯁꯨ ꯌꯥꯎꯋꯦ ꯍꯥꯏꯗꯤ ꯑꯩꯈꯣꯏꯅ ꯃꯇꯝ ꯃꯥꯡꯍꯜꯂꯒ ꯂꯩꯕ ꯑꯩꯈꯣꯏꯗ ꯍꯥꯏꯗꯤ ꯑꯩꯈꯣꯏꯁꯦ ꯅꯍꯥꯁꯤꯡꯅ ꯍꯧꯖꯤꯛ ꯁꯣꯁꯦꯜ ꯃꯦꯗꯤꯌꯥꯗ ꯄꯥꯏꯔꯛꯄꯗꯒꯤ ꯁꯥꯏꯕꯔ ꯀ꯭ꯔꯥꯏꯝ ꯌꯥꯝ ꯂꯥꯛꯄꯒꯨꯝꯕ ꯍꯥꯏꯗꯤ ꯑꯔꯥꯟꯕꯗ ꯃꯑꯣꯡꯗ ꯁꯤꯖꯤꯟꯅꯔꯕꯅꯤꯅ ꯁꯥꯏꯕꯔ ꯀ꯭ꯔꯥꯏꯝꯗ ꯅꯍꯥꯁꯤꯡꯁꯤ ꯌꯥꯝꯅ ꯍꯥꯏꯗꯤ ꯍꯧꯖꯤꯛ ꯌꯥꯝ ꯊꯣꯛꯂꯛꯄ ꯌꯥꯎꯔꯦ ꯍꯥꯏꯗꯤ ꯀꯩꯗꯧꯔꯛꯄꯗꯒꯤ ꯂꯥꯟꯅ ꯁꯤꯖꯤꯟꯅꯕꯗꯒꯤ ꯍꯧꯖꯤꯛ ꯅꯍꯥꯁꯤꯡꯅ ꯃꯤ ꯌꯥꯝꯈꯠꯂꯛꯄꯅꯤꯅ ꯍꯧꯖꯤꯛ ꯒꯕꯔꯃꯦꯟꯒꯤ ꯊꯕꯛꯇꯇ ꯌꯦꯡꯗꯕꯤꯗ ꯌꯦꯡꯉꯒ ꯂꯩꯕꯅꯤꯅ ꯃꯤꯁꯨ ꯌꯥꯝꯈꯠꯂꯛꯑꯦ ꯊꯕꯛꯇꯤ ꯌꯥꯝꯗꯦ ꯃꯤ ꯃꯁꯤꯡ ꯂꯥꯛꯄꯗ ꯑꯗꯨ ꯊꯕꯛꯁꯦ ꯈꯔ ꯌꯥꯝꯈꯠꯄꯤꯔꯗꯤ ꯌꯦꯡꯕꯤꯔꯗꯤ ꯈꯔ ꯐꯩꯌꯦꯅ ꯈꯔ ꯈꯟꯖꯩ